ꯉꯝꯂꯣꯏꯗꯕ ꯃꯤꯅ ꯇꯥꯕꯗ ꯒ꯭ꯌꯥꯟ ꯇꯥꯔꯣꯏꯗꯕ ꯃꯌꯥꯝ ꯑꯁꯤꯁꯨ ꯗ꯭ꯔꯣꯋꯤꯡ ꯑꯗꯨ ꯌꯦꯛꯇꯨꯅ ꯃꯄꯨꯡ ꯐꯥꯅ ꯌꯦꯛꯄ ꯃꯇꯝꯗ ꯃꯌꯥꯝ ꯄꯨꯝꯅꯃꯛꯅ ꯒ꯭ꯌꯥꯟ ꯇꯥꯍꯜꯂꯤ ꯗ꯭ꯔꯣꯋꯤꯡ ꯑꯁꯤ ꯌꯥꯝꯅ ꯀꯥꯟꯅꯩ ꯃꯥꯒꯤ ꯗ꯭ꯔꯣꯋꯤꯡ ꯌꯦꯛꯄꯗ ꯍꯣꯕꯤ ꯊꯝꯖꯕꯁꯤꯡꯗꯤ ꯃꯁꯤꯗ ꯃꯥꯒꯤ ꯀꯦꯔꯤꯌꯔ ꯂꯥꯏꯟ ꯑꯣꯏꯅ ꯌꯥꯝꯅ ꯆꯠꯇꯨꯅ ꯃꯄꯨꯡ ꯐꯥꯅ ꯃꯥꯒꯤ ꯀꯦꯔꯤꯌꯔ ꯑꯃ ꯁꯦꯝꯕꯁꯨ ꯉꯝꯍꯜꯂꯤ ꯃꯔꯝꯗꯤ ꯗ꯭ꯔꯣꯋꯤꯡ ꯌꯦꯛꯄ ꯍꯥꯏꯕ ꯍꯥꯏꯕꯁꯤ ꯏꯁꯣꯔꯒꯤ ꯄꯤꯊꯣꯛꯂꯛꯂꯕ ꯄꯣꯛꯄꯗ ꯌꯥꯎꯖꯔꯛꯂꯕ ꯈꯨꯗꯣꯜ ꯑꯃ ꯑꯣꯏꯅ ꯐꯪꯕ ꯇꯥꯔꯗꯤ ꯃꯁꯤꯁꯦ ꯌꯥꯝꯅ ꯃꯔꯨ ꯑꯣꯏꯕ ꯑꯃꯁꯨꯡ ꯌꯥꯝꯅ ꯃꯃꯟ ꯌꯥꯝꯕ ꯈꯨꯗꯣꯜ ꯑꯃꯅꯦꯅ ꯍꯥꯏꯖꯅꯤꯡꯏ ꯑꯗꯨꯗꯒꯤꯗꯤ ꯗ꯭ꯔꯣꯋꯤꯡ ꯌꯦꯛꯄ ꯑꯁꯤꯅ ꯃꯌꯥꯝꯒꯤ ꯄꯨꯛꯅꯤꯡꯁꯨ ꯊꯧꯒꯠꯍꯜꯂꯤ ꯑꯗꯨꯗꯇ ꯅꯠꯇꯅ ꯄꯨꯛꯅꯤꯡ ꯊꯧꯒꯠꯄꯗ ꯅꯠꯇꯅ ꯋꯥꯈꯜꯁꯨ ꯌꯥꯝꯅ ꯅꯨꯡꯉꯥꯏꯍꯜꯂꯤ ꯁꯤꯅꯔꯤ ꯃꯌꯥꯝ ꯑꯃ ꯌꯦꯛꯄ ꯐꯖꯕ ꯃꯌꯥꯝ ꯑꯃ ꯂꯩ ꯁꯝꯅ ꯍꯥꯏꯔꯕꯗ ꯑꯩꯈꯣꯏ ꯐꯨꯅꯥꯜ ꯁꯝꯕꯨꯝꯒꯤ ꯁꯤꯅꯔꯤ ꯑꯁꯤ ꯌꯥꯝꯅ ꯐꯖꯩ ꯂꯥꯏ ꯌꯦꯛꯄ ꯍꯩꯕꯁꯤꯡꯅ ꯌꯦꯛꯊꯣꯛꯂꯕꯗꯤ ꯌꯥꯝꯅꯁꯨ ꯌꯦꯡꯕꯗ ꯄꯨꯛꯅꯤꯡ ꯍꯨꯅ ꯐꯖꯒꯅꯤ ꯍꯥꯏꯅꯁꯨ ꯍꯥꯏꯕꯗ ꯍꯥꯏꯃꯟꯕ ꯊꯣꯛꯂꯣꯏ ꯑꯗꯨꯗ ꯅꯠꯇꯅ ꯀꯛꯆꯤꯡ ꯍꯥꯏꯕ ꯑꯩꯈꯣꯏꯒꯤ ꯈꯨꯟ ꯃꯅꯥꯛ ꯑꯁꯤꯗ ꯂꯩꯕ ꯃꯐꯝ ꯑꯁꯤꯁꯨ ꯌꯥꯝꯅꯃꯛ ꯐꯖꯩ ꯃꯅꯤꯄꯨꯔ ꯍꯥꯏꯕ ꯃꯐꯝ ꯑꯁꯦ ꯌꯥꯝꯅ ꯌꯦꯛꯄꯗ ꯂꯥꯏ ꯌꯦꯛꯄꯁꯤꯡꯅ ꯌꯦꯛꯄꯗ ꯌꯥꯝꯅ ꯐꯖꯕ ꯃꯐꯝ ꯑꯃꯅꯤ ꯃꯗꯨꯗꯇ ꯅꯠꯇꯅ ꯃꯅꯤꯄꯨꯔ ꯍꯥꯏꯕ ꯂꯝ ꯑꯁꯦ ꯊꯥꯏꯅꯒꯤ ꯅꯤꯡꯊꯧꯁꯤꯡꯅ ꯁꯅꯥ ꯂꯩꯕꯥꯛ ꯃꯅꯤꯄꯨꯔꯅꯤ ꯍꯥꯏꯅꯔꯤꯕꯅꯤ ꯃꯔꯝ ꯑꯗꯨꯅ ꯃꯅꯤꯄꯨꯔꯒꯤ ꯑꯥꯔꯇꯤꯁ ꯃꯌꯥꯝꯁꯤꯡꯅ ꯃꯅꯤꯄꯨꯔꯒꯤ ꯁꯤꯅꯔꯤ ꯃꯌꯥꯝ ꯑꯁꯤꯕꯨ ꯌꯦꯛꯄ ꯃꯇꯝꯗ ꯌꯥꯝꯅ ꯐꯖꯕ ꯑꯃꯁꯨꯡ ꯃꯤꯅ ꯌꯥꯝꯅ ꯄꯥꯝꯅꯕ ꯁꯤꯅꯔꯤ ꯑꯃꯁꯨ ꯑꯣꯏꯍꯜꯂꯤ ꯚꯥꯔꯠ ꯂꯩꯕꯥꯛ ꯑꯁꯤ ꯌꯥꯝꯅ ꯆꯥꯎꯈꯠꯂꯤ ꯍꯧꯖꯤꯛꯇꯤ ꯆꯥꯎꯈꯠꯄꯒꯤ ꯃꯇꯨꯡ ꯏꯟꯅ ꯊꯥꯏꯅꯒꯤ ꯅꯤꯡꯊꯧꯁꯤꯡꯒꯤ ꯄꯣꯁꯇꯔꯁꯤꯡꯕꯨ ꯌꯦꯛꯇꯨꯅ ꯃꯗꯨꯗꯒꯤꯗꯤ ꯄꯩꯁꯥ ꯃꯌꯥꯝ ꯑꯃ ꯇꯥꯟꯗꯨꯅ ꯂꯩꯕꯁꯨ ꯌꯥꯎꯔꯤ ꯄ꯭ꯔꯤꯊꯤꯕꯤꯒꯤ ꯃꯥꯂꯦꯝ ꯁꯤꯟ ꯊꯨꯡꯅ ꯚꯥꯔꯠ ꯑꯁꯤꯕꯨ ꯃꯃꯤꯡ ꯆꯠꯄ ꯂꯥꯏꯌꯦꯛꯄꯁꯤꯡ ꯃꯌꯥꯝ ꯑꯃ ꯈꯪꯅꯩ ꯑꯗꯨꯗꯇ ꯅꯠꯇꯅ ꯂꯥꯏ ꯍꯧꯒꯠꯂꯛꯂꯤꯕ ꯅꯍꯥꯔꯣꯜꯁꯤꯡꯁꯨ ꯂꯥꯏ ꯌꯦꯛꯄꯗ ꯌꯥꯝꯅ ꯄꯥꯝꯖꯅ ꯍꯧꯔꯛꯄꯅ ꯃꯔꯝ ꯑꯣꯏꯗꯨꯅ ꯉꯁꯤꯗꯤ ꯂꯥꯏ ꯌꯦꯛꯄꯒꯤ ꯂꯝꯕꯤ ꯑꯁꯤ ꯍꯦꯟꯅ ꯃꯥꯡꯑꯣꯏꯅꯅ ꯆꯪꯁꯤꯜꯂꯤ ꯍꯥꯏꯕꯁꯤ ꯍꯥꯏꯃꯟꯕ ꯊꯣꯛꯂꯣꯏ ꯃꯗꯨꯗꯇ ꯅꯠꯇꯅ ꯉꯁꯤꯗꯤ ꯂꯥꯏ ꯌꯦꯛꯄ ꯇꯝꯕꯤꯔꯤꯕ ꯑꯣꯖꯥ ꯃꯌꯥꯝ ꯑꯐꯥꯎ ꯑꯐꯥꯎꯕ ꯃꯌꯥꯝ ꯀꯥꯂꯥ ꯑꯣꯏꯅ ꯆꯠꯅꯔꯤ ꯃꯈꯣꯏꯁꯤꯡꯅ ꯑꯉꯥꯡꯁꯤꯡꯕꯨꯁꯨ ꯃꯌꯥꯝ ꯑꯃ ꯐꯖꯅ ꯇꯝꯕꯤꯗꯅ ꯃꯈꯣꯏꯅ ꯂꯝꯖꯤꯡ ꯂꯝꯇꯥꯛꯄꯤ ꯃꯈꯣꯏ ꯌꯥꯎꯗ꯭ꯔꯕꯗꯤ ꯉꯁꯤ ꯂꯥꯏ ꯌꯦꯛꯄꯒꯤ ꯂꯝ ꯑꯁꯤꯁꯨ ꯃꯨꯠꯈꯤꯕꯁꯨ ꯌꯥꯏ ꯃꯥꯂꯦꯝ ꯑꯁꯤ ꯌꯥꯝꯅ ꯐꯖꯩ ꯏꯁꯣꯔꯒꯤ ꯈꯨꯠꯁꯦꯝꯅꯤ ꯃꯁꯤꯕꯨ ꯌꯦꯛꯊꯣꯛꯂꯤꯕ ꯉꯝꯍꯜꯂꯤꯕ ꯏꯁꯣꯔꯁꯦ ꯑꯩꯈꯣꯏ ꯊꯥꯒꯠꯇꯕ ꯉꯝꯗꯦ ꯑꯗꯨꯒ ꯁꯦꯝꯕꯤꯕ ꯃꯄꯨꯕꯨꯁꯨ ꯍꯦꯟꯅ ꯊꯥꯒꯠꯂꯤ ꯑꯩꯈꯣꯏꯒꯤꯗꯃꯛꯇ ꯑꯁꯨꯛ ꯌꯥꯝꯅ ꯐꯖꯈ꯭ꯔꯕ ꯇꯥꯏꯕꯪꯄꯥꯟ ꯑꯁꯤ ꯄꯤꯕꯤꯗꯨꯅ ꯑꯩꯈꯣꯏꯉꯣꯟꯗ ꯍꯦꯟꯅ ꯑꯃꯨꯛꯀ ꯒ꯭ꯌꯥꯟ ꯂꯧꯁꯤꯡ ꯄꯤꯕꯤꯗꯨꯅ ꯏꯁꯣꯔꯒꯤ ꯐꯖꯔꯕ ꯈꯨꯠꯁꯦꯝ ꯑꯁꯤꯕꯨ ꯊꯥꯒꯠꯄꯗ ꯅꯠꯇꯅ ꯍꯦꯟꯅ ꯃꯄꯨꯡ ꯐꯥꯅ ꯌꯦꯛꯊꯣꯛꯇꯨꯅ ꯑꯩꯈꯣꯏꯒꯤ ꯃꯤꯠꯁꯤꯅ ꯎꯕ ꯐꯪꯍꯜꯂꯤ ꯑꯃꯁꯨꯡ ꯅꯥ ꯇꯥꯗꯕ ꯂꯣꯟ ꯊꯣꯛꯇꯕꯁꯤꯡꯕꯨꯁꯨ ꯉꯁꯤ ꯂꯥꯏ ꯌꯦꯛꯄ ꯀꯌꯥ ꯑꯃꯅ ꯌꯦꯛꯂꯤꯕ ꯃꯌꯥꯝ ꯑꯁꯤ ꯎꯕꯗ ꯃꯄꯤ ꯇꯥꯗꯨꯅ ꯀꯞꯄꯁꯨ ꯌꯥꯎꯅꯔꯤ ꯌꯥꯝꯅ ꯍꯔꯥꯎ ꯅꯨꯡꯉꯥꯏꯅ ꯂꯩꯈꯤꯕꯁꯨ ꯌꯥꯎꯅꯔꯤ ꯃꯗꯨꯗꯇ ꯅꯠꯇꯅ ꯉꯁꯤꯗꯤ ꯀꯝꯄꯤꯇꯤꯁꯟ ꯃꯌꯥꯝ ꯑꯃ ꯃꯐꯝ ꯀꯌꯥꯗ ꯗ꯭ꯔꯣꯋꯤꯡ ꯀꯝꯄꯤꯇꯤꯁꯟ ꯃꯌꯥꯝ ꯑꯃ ꯄꯥꯡꯊꯣꯛꯅꯔꯤ ꯃꯗꯨꯗ ꯌꯥꯎꯗꯨꯅ ꯃꯅꯥ ꯀꯌꯥ ꯐꯪꯗꯨꯅ ꯏꯁꯇꯦꯠ ꯂꯦꯕꯦꯜ ꯀꯝꯄꯤꯇꯤꯁꯟ ꯑꯗꯨꯗꯒꯤꯗꯤ ꯅꯦꯁꯅꯦꯜ ꯂꯦꯕꯦꯜ ꯀꯝꯄꯤꯇꯤꯁꯟ ꯑꯗꯨꯇ ꯅꯠꯇꯅ ꯏꯟꯇꯔꯅꯦꯁꯅꯦꯜ ꯅꯦꯁꯅꯦꯜ ꯀꯝꯄꯤꯇꯤꯁꯟ ꯃꯌꯥꯝ ꯑꯃ ꯄꯥꯡꯊꯣꯛꯇꯨꯅ ꯃꯀꯣꯛ ꯃꯊꯪ ꯃꯊꯪ ꯊꯪꯗꯨꯅ ꯉꯁꯤꯗꯤ ꯃꯅꯤꯄꯨꯔꯗꯒꯤꯁꯨ ꯍꯦꯟ ꯆꯥꯎꯈꯠꯄ ꯂꯩꯕꯥꯛ ꯑꯃ ꯑꯣꯏꯅꯅꯕ ꯃꯤꯡꯆꯠ ꯄꯨꯔꯛꯄ ꯃꯌꯥꯝ ꯑꯃꯁꯨ ꯂꯩꯔꯤꯕꯅꯤ ꯃꯗꯨꯗꯇ ꯅꯠꯇꯅ ꯚꯥꯔꯠꯀꯤ ꯃꯐꯝ ꯀꯌꯥꯗꯒꯤ ꯂꯥꯏ ꯌꯦꯛꯄ ꯑꯐꯥꯎ ꯑꯐꯥꯎꯕꯁꯤꯡ ꯄꯨꯟꯁꯤꯟꯗꯨꯅ ꯉꯁꯤꯗꯤ ꯌꯥꯝꯅ ꯇꯝꯖꯅꯤꯡꯉꯥꯏ ꯑꯣꯏꯕ ꯄ꯭ꯔꯣꯒꯥꯝ ꯃꯌꯥꯝ ꯑꯃꯁꯨ ꯄꯥꯡꯊꯣꯛꯅꯔꯤ ꯄ꯭ꯔꯣꯒꯥꯝ ꯑꯗꯨꯗ ꯌꯥꯎꯕ ꯐꯪꯕ ꯁꯥꯇ꯭ꯔꯥ ꯁꯥꯇ꯭ꯔꯤ ꯃꯌꯥꯝ ꯑꯗꯨꯅ ꯃꯈꯣꯏꯒꯤ ꯄꯨꯟꯁꯤꯗ ꯍꯦꯟꯅ ꯀꯥꯟꯅꯕ ꯑꯃꯁꯨ ꯑꯣꯏꯍꯜꯂꯤ ꯃꯗꯨꯗꯇ ꯅꯠꯇꯅ ꯑꯩꯈꯣꯏꯅ ꯗ꯭ꯔꯣꯋꯤꯡ ꯑꯁꯤꯅ ꯍꯩꯔꯒꯗꯤ ꯑꯩꯈꯣꯏꯒꯤ ꯄꯨꯟꯁꯤ ꯑꯁꯦ ꯃꯥꯡꯒꯗꯕꯗꯒꯤꯁꯨ ꯀꯟꯕ ꯉꯝꯍꯜꯂꯤꯕꯅꯤ ꯗ꯭ꯔꯣꯋꯤꯡ ꯐꯖꯕ ꯀꯌꯥ ꯎꯔꯒ ꯃꯤꯒꯤ ꯄꯨꯛꯅꯤꯡ ꯊꯧꯒꯠꯇꯨꯅ ꯁꯨꯁꯥꯏꯠ ꯇꯧꯅꯤꯡꯕ ꯀꯌꯥ ꯋꯥꯈꯜ ꯂꯩꯔꯕꯁꯨ ꯉꯁꯤꯗꯤ ꯐꯖꯕ ꯗ꯭ꯔꯣꯋꯤꯡ ꯑꯃ ꯌꯦꯛꯇꯨꯅ ꯎꯍꯟꯕꯗꯒꯤꯗꯤ ꯀꯟꯕꯤ ꯉꯝꯈꯤꯕꯒꯤ ꯋꯥꯔꯤ ꯃꯌꯥꯝ ꯑꯃꯁꯨ ꯂꯩꯇꯕ ꯅꯠꯇꯦ ꯋꯥꯔꯤꯁꯤꯡ ꯑꯗꯨ ꯇꯥꯕꯗ ꯉꯁꯤꯒꯤ ꯅꯍꯥꯔꯣꯜꯁꯤꯡꯅ ꯍꯧꯒꯠꯂꯛꯂꯤꯕ ꯅꯍꯥꯔꯣꯜꯁꯤꯡꯅ ꯂꯥꯏ ꯌꯦꯛꯄꯒꯤ ꯂꯝ ꯑꯁꯤꯗ ꯍꯦꯟꯅ ꯆꯪꯁꯤꯟꯗꯨꯅ ꯄꯨꯛꯅꯤꯡ ꯍꯦꯟꯅ ꯊꯧꯒꯠꯄ ꯐꯖ ꯐꯖꯕ ꯂꯥꯏ ꯀꯌꯥ ꯌꯦꯛꯇꯨꯅ ꯃꯤꯒ ꯃꯥꯟꯅꯗꯕ ꯌꯥꯝꯅ ꯐꯖꯕ ꯌꯨꯅꯤꯛ ꯑꯣꯏꯕ ꯃꯌꯥꯝ ꯂꯥꯏ ꯃꯌꯥꯝ ꯑꯃ ꯌꯦꯛꯇꯨꯅ ꯃꯅꯤꯄꯨꯔ ꯂꯩꯕꯥꯛ ꯑꯁꯤ ꯍꯦꯟꯅ ꯆꯥꯎꯈꯠꯄ ꯉꯝꯅꯕꯒꯤ ꯍꯣꯠꯅꯕꯒꯤ ꯇꯉꯥꯏ ꯐꯗꯕ ꯑꯣꯏꯔꯦ ꯑꯗꯨꯗꯇ ꯅꯠꯇꯅ ꯉꯁꯤꯗꯤ ꯑꯍꯜ ꯂꯃꯝꯟꯁꯤꯡꯅꯁꯨ ꯊꯥꯏꯅ ꯃꯊꯥꯏ ꯊꯥꯏꯅꯒꯤ ꯋꯥꯔꯤ ꯀꯌꯥ ꯂꯤꯗꯨꯅ ꯃꯗꯨꯒꯤ ꯋꯥꯔꯤꯗꯨ ꯇꯥꯗꯨꯅ ꯍꯦꯟꯅ ꯄꯨꯛꯅꯤꯡ ꯊꯧꯒꯠꯄꯤꯗꯨꯅ ꯂꯥꯏ ꯌꯦꯛꯄꯁꯤꯡꯅꯁꯨ ꯃꯈꯣꯏ ꯋꯥꯔꯤ ꯑꯗꯨ ꯇꯥꯕꯗꯒꯤꯗꯤ ꯉꯁꯤꯗꯤ ꯀꯣꯃꯤꯛꯇ ꯑꯣꯏꯔꯕꯁꯨ ꯍꯦꯟꯅ ꯐꯖꯕ ꯆꯥꯠꯇꯨ ꯌꯦꯛꯌꯣꯛꯇꯨꯅ ꯌꯥꯝꯅ ꯃꯄꯨꯡ ꯐꯥꯕ ꯂꯥꯏ ꯌꯦꯛꯄꯁꯤꯡ ꯑꯃꯃꯝ ꯄꯨꯊꯣꯛꯅꯕ ꯍꯣꯠꯅꯕꯤꯔꯤ ꯃꯗꯨꯒꯤꯗꯃꯛꯇꯁꯨ ꯃꯈꯣꯏꯕꯨꯁꯨ ꯑꯣꯖꯥꯁꯤꯡꯕꯨꯁꯨ ꯑꯗꯨꯗꯒꯤꯗꯤ ꯑꯍꯜ ꯂꯃꯟꯁꯤꯡꯕꯨꯁꯨ ꯌꯥꯝꯅ ꯊꯥꯒꯠꯂꯤ ꯃꯔꯝꯗꯤ ꯃꯈꯣꯏ ꯂꯩꯔꯝꯕꯗꯒꯤ ꯃꯈꯣꯏꯅ ꯎꯔꯝꯂꯤꯕ ꯃꯈꯣꯏꯅ ꯇꯥꯔꯝꯂꯤꯕ ꯃꯈꯣꯏꯅ ꯊꯦꯡꯅꯔꯝꯂꯤꯕꯗꯣ ꯑꯩꯈꯣꯏꯉꯣꯟꯗ ꯁꯤꯌꯥꯔ ꯇꯧꯗꯨꯅ ꯉꯁꯤꯗꯤ ꯑꯩꯈꯣꯏ ꯃꯌꯥꯝ ꯑꯁꯤ ꯋꯥꯍꯩ ꯑꯣꯏꯅ ꯍꯥꯏꯗꯣꯛꯅꯗꯨꯅ ꯉꯁꯤꯗꯤ ꯂꯥꯏ ꯌꯦꯛꯄꯒꯤ ꯂꯝꯗ ꯍꯦꯟꯅ ꯆꯥꯎꯈꯠꯄ ꯂꯩꯕꯥꯛ ꯑꯃꯁꯨ ꯑꯣꯏꯔꯦ ꯃꯗꯨꯗꯇ ꯅꯠꯇꯅ ꯉꯁꯤꯗꯤ ꯑꯩꯈꯣꯏ ꯌꯥꯝꯅ ꯆꯥꯎꯈꯠꯂꯕ ꯃꯇꯝ ꯑꯁꯤꯗ ꯑꯉꯥꯡꯁꯤꯡꯕꯨꯁꯨ ꯍꯦꯟꯅ ꯂꯥꯏ ꯌꯦꯛꯄꯒꯤ ꯂꯝ ꯑꯁꯤꯗ ꯆꯤꯡꯁꯤꯟꯕ ꯄꯨꯕꯤꯕ ꯒꯥꯏꯗ ꯇꯧꯕꯤꯕ ꯍꯥꯏꯕꯁꯤꯁꯨ ꯌꯥꯝꯅ ꯇꯉꯥꯏ ꯐꯗꯕ ꯑꯃꯅꯤ ꯍꯥꯏꯅꯁꯨ ꯍꯥꯏꯖꯒꯦ ꯃꯔꯝꯗꯤ ꯂꯥꯏ ꯌꯦꯛꯄꯅ ꯑꯩꯈꯣꯏꯒꯤ ꯏꯊꯧ ꯑꯣꯏꯍꯜꯂꯁꯤ ꯂꯥꯏ ꯌꯦꯛꯄꯅ ꯑꯩꯈꯣꯏꯒꯤ ꯍꯩꯅꯕꯤ ꯑꯣꯏꯍꯟꯗꯨꯅ ꯍꯦꯟꯅ ꯐꯖꯕ ꯇꯥꯏꯕꯪꯄꯥꯟ ꯑꯃ ꯁꯦꯝꯗꯨꯅ ꯎ ꯋꯥ ꯄꯥꯝꯕꯤ ꯀꯌꯥ ꯌꯣꯛꯈꯠꯇꯨꯅ ꯍꯦꯟꯅ ꯃꯄꯨꯡ ꯐꯥꯕ ꯇꯥꯏꯕꯪꯄꯥꯟ ꯑꯃꯁꯨ ꯑꯣꯏꯍꯟꯅꯕꯒꯤꯗꯃꯛꯇ ꯃꯌꯥꯝꯒꯤ ꯌꯥꯝꯅ ꯇꯥꯡꯂꯕ ꯇꯥꯟꯖꯥ ꯑꯗꯨꯁꯨ ꯅꯤꯖꯔꯤ